ꯁꯥꯟꯅ ꯈꯣꯠꯅꯕꯒ ꯃꯔꯤ ꯂꯩꯅꯅ ꯈꯠꯅ ꯆꯩꯅꯕꯒꯤ ꯋꯥꯐꯝ ꯑꯃꯠꯇ ꯂꯩꯍꯟꯗꯅꯕ ꯑꯥꯏꯟ ꯍꯥꯏꯕ ꯑꯃꯗꯤ ꯁꯦꯝꯗꯦ ꯑꯗꯨꯝꯕ ꯑꯃꯗꯤ ꯂꯩꯇꯦ ꯑꯗꯨꯕꯨ ꯈꯠꯅ ꯆꯩꯅꯗꯅꯕ ꯂꯝꯕꯤ ꯍꯥꯏꯔꯒꯗꯤ ꯁꯣꯝꯗ ꯇꯧꯅꯔꯤꯕ ꯃꯑꯣꯡꯁꯤꯗꯤ ꯑꯃꯅ ꯑꯃꯕꯨ ꯗꯤꯁꯤꯄ꯭ꯂꯤꯟ ꯂꯩꯅ ꯆꯠꯅꯕ ꯔꯦꯁꯄꯦꯛ ꯇꯧꯅꯕ ꯑꯗꯨꯒ ꯁꯥꯟꯅꯕ ꯃꯇꯝꯗ ꯑꯅꯤꯗꯨꯒꯤ ꯂꯪꯗꯥꯏꯅꯕ ꯌꯥꯕ ꯖꯁ ꯑꯃ ꯊꯝꯕ ꯑꯗꯨꯒ ꯊꯝꯃꯤꯕ ꯖꯁꯇꯨꯗꯁꯨ ꯃꯌꯥꯝꯅ ꯔꯦꯁꯄꯦꯛ ꯇꯧꯅꯕ ꯗꯤꯁꯤꯄ꯭ꯂꯤꯟ ꯂꯩꯅꯕ ꯑꯗꯨꯝꯕ ꯃꯑꯣꯡꯗ ꯆꯠꯅꯔꯒ ꯑꯗꯨꯃꯥꯏꯅ ꯚꯥꯏꯌꯣꯂꯦꯠ ꯚꯥꯏꯌꯣꯂꯦꯁꯟꯗꯨ ꯀꯟꯇ꯭ꯔꯣꯜ ꯇꯧꯋꯤ